ꯍꯂꯣ ꯑꯗꯣꯝ ꯗꯨꯀꯥꯟꯗꯥꯔ ꯑꯣꯏꯕꯤꯔꯕꯣ ꯂꯧꯎ ꯁꯤꯡꯎꯒꯤ ꯑꯣ ꯑꯩꯒꯤ ꯂꯧꯁꯤ ꯋꯥꯍꯤꯛ ꯈꯔ ꯇꯥꯔꯦ ꯃꯅꯥ ꯉꯥꯡꯁꯟꯕꯤ ꯐ꯭ꯂꯥꯁꯛ ꯍꯥꯏꯕꯗꯨ ꯑꯗꯨꯁꯨ ꯈꯔ ꯇꯥꯔꯦ ꯑꯗꯨ ꯀꯔꯤ ꯍꯤꯗꯥꯛ ꯂꯩꯕꯅꯣ ꯑꯗꯨ ꯑꯝꯇ ꯍꯪꯒꯦꯅ ꯇꯧꯕꯅꯤꯅꯦ ꯑꯣ ꯑꯣ ꯑꯗꯣ ꯀꯔꯤ ꯍꯤꯡꯒꯣꯜꯒꯤ ꯃꯅꯥ ꯃꯁꯤꯡꯗꯁꯨ ꯀꯣꯕꯤ ꯀꯣꯕꯤꯁꯤ ꯈ꯭ꯔ ꯆꯥꯎꯈꯠꯅꯉꯥꯏꯒꯤꯗꯃꯛ ꯆꯅꯝ ꯃꯅꯥ ꯉꯥꯡꯁꯟꯕ ꯑꯗꯩ ꯀꯣꯕꯤ ꯀꯔꯤ ꯑꯃ ꯇꯤꯜꯍꯧ ꯑꯃ ꯑꯃ ꯃꯌꯥꯝꯁꯤꯡꯁꯤ ꯑꯩꯈꯣꯏꯒꯤ ꯄꯠꯊꯕ ꯈꯣꯠꯊꯕ ꯌꯥꯝ ꯇꯧꯕ ꯍꯥꯏꯇꯥꯔꯦ ꯍꯧꯖꯤꯛꯀꯥꯟꯗ ꯂꯩꯅꯥ ꯃꯈꯜ ꯃꯈꯜ ꯂꯩꯕꯁꯦ ꯁꯤꯒꯤ ꯍꯤꯗꯥꯛ ꯈꯔ ꯄꯥꯝꯃꯦ ꯑꯗꯨ ꯅꯣꯍꯣꯏꯒꯤ ꯗꯨꯀꯥꯟꯗꯨꯗ ꯁꯣꯏꯗꯅ ꯂꯥꯛꯄꯗ ꯐꯪꯒꯗꯕ ꯑꯣꯏꯔꯗꯤ ꯑꯩ ꯂꯥꯛꯆꯒꯦ ꯇꯧꯕ ꯑꯥ ꯎꯝ ꯎꯝ ꯎꯝ

ꯑꯣ ꯌꯥꯝ ꯐꯔꯦ ꯌꯥꯝ ꯅꯨꯡꯉꯥꯏꯔꯦ ꯉꯁꯤ ꯑꯩꯒꯤ ꯃꯅꯥ ꯃꯁꯤꯡ ꯄꯠꯊꯔꯤꯕ ꯂꯧ ꯍꯤꯡꯒꯣꯜ ꯄꯠꯊꯔꯤꯕ ꯇꯧꯔꯤꯕ ꯃꯌꯥꯝꯁꯤꯡꯁꯤ ꯗꯨꯀꯥꯟ ꯑꯗꯣꯝꯒ ꯐꯪꯅꯖꯕꯗꯒꯤ ꯑꯩ ꯌꯥꯝꯅ ꯍꯔꯥꯎꯖꯔꯦ ꯑꯩꯒꯤ ꯄꯣꯠ ꯆꯩ ꯐꯔꯅꯤ ꯍꯥꯏꯕꯒꯤ ꯆꯞ ꯆꯥꯅ ꯊꯥꯖꯕꯗꯨ ꯂꯩꯔꯦ ꯌꯥꯝ ꯅꯨꯡꯉꯥꯏꯔꯦ ꯐꯔꯦ ꯐꯔꯦ ꯎꯝ ꯌꯥꯅꯤ ꯌꯥꯅꯤ ꯍꯥꯏꯕꯤꯌꯨ ꯌꯥꯅꯤ ꯌꯥꯅꯤ ꯑ ꯍꯋꯥꯏ ꯑꯁꯥꯡꯕꯤ ꯑꯗꯩ ꯆꯝꯐꯨꯠ ꯆꯥꯕꯤ ꯁꯤꯗ ꯋꯥꯍꯤꯛ ꯌꯥꯝ ꯇꯥꯏꯌꯦ ꯎꯝ ꯎꯝ ꯎꯝ ꯑ ꯎꯝ

ꯎꯝ ꯑꯣ ꯍꯣꯏ ꯌꯥꯝ ꯐꯔꯦ ꯌꯥꯝ ꯍꯔꯥꯎꯋꯦ ꯑꯗꯨ ꯑꯗꯨꯁꯤꯡ ꯃꯌꯥꯝꯁꯤꯡꯗꯨ ꯈꯪꯕꯒꯤꯗꯃꯛ ꯑꯩꯒꯤ ꯑꯩꯈꯣꯏ ꯂꯧꯃꯤ ꯑꯩꯈꯣꯏꯁꯤ ꯌꯥꯝ ꯋꯥꯏꯅꯦ ꯑꯁꯤꯒꯨꯝꯕ ꯑꯅꯥ ꯑꯌꯦꯛꯀꯤ ꯂꯥꯛꯄ ꯃꯇꯝꯗ ꯑꯗꯨ ꯈ꯭ꯔ ꯗꯨꯀꯥꯟꯗꯥꯔ ꯃꯄꯨꯅ ꯍꯥꯏꯕꯤꯔꯛꯄꯒꯤ ꯌꯥꯝ ꯍꯔꯥꯎꯖꯔꯦ ꯌꯥꯝ ꯐꯔꯦ ꯑꯗꯨꯗꯤ ꯑꯩ ꯂꯥꯛꯅꯉꯥꯏ ꯇꯧꯔꯒꯦ ꯍꯣꯏ ꯍꯣꯏ ꯐꯔꯦ